ꯍꯜꯂꯣ ꯅꯪ ꯀꯅꯥꯅꯣ ꯑꯣ ꯈꯪꯉꯦ ꯈꯪꯉꯦ ꯈꯪꯉꯦ ꯈꯪꯉꯦ ꯈꯪꯉꯦ ꯈꯪꯉꯦ ꯀꯗꯧꯉꯩ ꯆꯠꯁꯦ ꯍꯥꯏꯕꯅꯣ ꯑꯉꯥꯡꯁꯤꯡꯗꯤ ꯀꯔꯝ ꯇꯧꯒꯗꯕ ꯑ ꯃꯈꯥꯗ ꯊꯃꯝꯕ ꯌꯥꯔꯣꯏ ꯀꯅꯥꯅ ꯁꯪꯍꯧꯒꯅꯤ ꯃꯊꯛ ꯀꯥꯕꯗꯤ ꯍꯣꯏ ꯑꯉꯥꯡꯁꯤꯡ ꯑꯄꯤꯛꯄꯗꯤ ꯈꯔ ꯄꯤꯛꯄꯗꯤ ꯂꯣꯏꯅ ꯊꯝꯍꯧꯔꯁꯦ ꯑꯗꯨꯒ ꯑꯩꯈꯣꯏꯅ ꯉꯝꯒꯗꯕ ꯄꯨꯕ ꯉꯝꯒꯗꯕ ꯑꯉꯥꯡ ꯈꯔꯗꯤ ꯑꯗꯨꯝ ꯍꯥꯞꯁꯦ ꯆꯠꯂꯁꯦ ꯑꯗꯨ ꯑꯩꯈꯣꯏ ꯆꯠꯄꯁꯤꯗ ꯀꯔꯃꯥꯏꯅ ꯇꯧꯒꯅꯤ ꯀꯔꯤ ꯀꯔꯤ ꯀꯗꯥꯏꯗ ꯄꯨꯡ ꯀꯌꯥꯗ ꯆꯠꯀꯗꯕ ꯎꯝ ꯉꯁꯤ ꯇ꯭ꯋꯦꯟꯇꯤ ꯊ꯭ꯔꯤꯅꯦ ꯑꯧ ꯑ ꯆꯠꯂꯁꯤ ꯇꯥꯡ ꯀꯨꯟꯃꯉꯥ ꯀꯨꯟ ꯇꯔꯨꯛ ꯑꯁꯤꯋꯥꯏꯗ ꯆꯠꯂꯁꯤ ꯑꯣ ꯑꯗꯨꯋꯥꯏꯗ ꯆꯠꯂꯁꯦ ꯀꯨꯟ ꯇꯔꯨꯛꯇ ꯆꯠꯂꯁꯦ ꯑꯗꯨꯅꯦ ꯑꯧ ꯀꯗꯥꯏꯗ ꯊꯦꯡꯅꯒꯅꯤ ꯍꯥꯏꯕꯗꯣ ꯎꯈ꯭ꯔꯨꯜ ꯑꯧ ꯑꯗꯨꯗ ꯊꯦꯡꯅꯁꯦ ꯑꯗꯣ ꯆꯥꯛ ꯏꯟꯁꯥꯡꯗꯣ ꯆꯥꯔꯒ ꯆꯠꯀꯗ꯭ꯔꯥ ꯆꯥꯗꯗꯅ ꯆꯠꯀꯗ꯭ꯔꯥ ꯑꯩꯈꯣꯏꯁꯦ ꯆꯥꯛ ꯊꯣꯡꯉꯒ ꯄꯨꯔꯁꯤꯔꯥ ꯑꯧ ꯑꯧ ꯑꯗꯨ ꯆꯥꯛ ꯂꯥꯝꯃꯟꯈ꯭ꯔꯗꯤ ꯆꯥꯛ ꯂꯥꯝꯃꯟꯈ꯭ꯔꯗꯤ ꯀꯔꯝ ꯇꯧꯒꯅꯤ ꯑꯧ ꯈꯔ ꯊꯦꯡꯈ꯭ꯔꯒꯅ ꯆꯥꯛꯇꯣ ꯊꯣꯡꯉꯒ ꯆꯥꯊꯣꯛꯑꯒ ꯅꯠꯇ꯭ꯔꯒ ꯄꯨꯔꯒ ꯆꯠꯂꯁꯤ ꯒꯥꯔꯤ ꯃꯈꯥꯗ ꯊꯝꯕꯗꯨꯗ ꯊꯃꯝꯃꯒ ꯀꯨꯝꯃꯛꯑꯒ ꯑꯗꯨꯗ ꯆꯥꯅꯅꯕ ꯑꯗꯨꯒ ꯍꯤꯍꯥꯏ ꯐꯪꯔꯩ ꯑꯁꯣꯝꯗꯁꯨ ꯀꯣꯏꯕ ꯑꯃꯨꯛꯛ ꯆꯠꯅꯅꯕ ꯇꯧꯁꯦ ꯍꯥꯏꯕ ꯁꯤꯍꯥꯏ ꯐꯪꯔꯩꯗꯁꯨ ꯃꯌꯥꯝ ꯑꯃ ꯁꯥꯠꯂꯦ ꯍꯥꯏ ꯂꯤꯂꯤꯗꯨ ꯑꯗꯨ ꯌꯦꯡꯕ ꯆꯠꯂꯁꯦ ꯑꯧ ꯑꯗꯨꯗꯁꯨ ꯌꯦꯡꯕ ꯆꯠꯁꯦꯕ ꯑꯗꯨꯅ ꯉꯟꯇꯥꯅ ꯆꯥꯛꯇꯨ ꯊꯣꯡꯗꯣꯛꯑꯒ ꯑꯩꯈꯣꯏꯒꯤ ꯇꯤꯐꯤꯟ ꯑꯆꯧꯕꯗꯣ ꯑꯗꯨꯗ ꯍꯥꯞꯄꯒ ꯄꯨꯔꯁꯦꯕ ꯆꯥꯛꯇꯨꯗꯤ ꯅꯪ ꯅꯪ ꯊꯣꯡꯉꯛꯑꯣ ꯁꯥꯗꯨ ꯑꯩꯅ ꯊꯣꯡꯉꯛꯑꯒꯦ ꯏꯟꯁꯥꯡꯗꯣ ꯎꯝ ꯑꯧ ꯃꯣꯔꯣꯛ ꯃꯦꯠꯄꯒꯁꯨ ꯅꯪꯅ ꯃꯦꯠꯂꯒ ꯄꯨꯔꯛꯑꯣ ꯑꯗꯨꯗ ꯆꯥꯅꯅꯕ ꯏꯟꯁꯥꯡꯗꯨꯗꯤ ꯑꯩꯅ ꯄꯨꯒꯦ ꯆꯥꯛꯁꯨ ꯅꯪꯅ ꯊꯣꯡꯉꯛꯑꯣ ꯑꯩꯈꯣꯏ ꯃꯤ ꯀꯌꯥ ꯁꯨꯒꯅꯤ ꯅꯈꯣꯏꯒꯤ ꯃꯤ ꯀꯌꯥꯅꯣ ꯑꯩꯈꯣꯏꯁꯨ ꯑꯍꯨꯝꯈꯛꯇꯅꯦ ꯑꯗꯨꯗꯤ ꯇꯔꯨꯛ ꯇꯔꯨꯛꯀꯤꯗꯣ ꯌꯥꯝꯗꯦ ꯑꯗꯨꯝ ꯄꯨꯕ ꯀꯣꯟꯅꯒꯅꯤ ꯉꯟꯇꯥꯅ ꯆꯠꯂꯁꯦ ꯀꯥꯔꯒ ꯀꯨꯝꯃꯛꯑꯒ ꯑꯗꯨꯗ ꯆꯥꯁꯦꯕ ꯑꯗꯨꯒ ꯆꯥꯊꯣꯛꯑꯒ ꯁꯤꯍꯥꯏ ꯐꯪꯔꯩꯔꯣꯝꯗ ꯀꯣꯏꯕ ꯆꯠꯂꯨꯁꯦꯕ ꯎꯝ ꯎꯝ ꯄꯣꯊꯥ ꯄꯣꯊꯥꯅ ꯄꯣꯊꯥ ꯄꯣꯊꯥꯔꯒꯅꯦ ꯍꯣꯏ ꯑꯗꯨ ꯄꯣꯊꯥ ꯄꯣꯊꯥ ꯆꯠꯂꯒ ꯈꯔ ꯂꯥꯝꯃꯛꯄꯩꯗꯨꯗ ꯀꯥꯕꯗ ꯑꯗꯨꯝ ꯌꯥꯒꯅꯤꯕ ꯎꯝ ꯍꯣꯏ ꯑꯗꯨꯃꯥꯏꯅ ꯆꯠꯂꯁꯤ ꯑꯗꯨꯗꯤ ꯎꯝ ꯏꯃꯥꯟꯅꯕꯤ ꯑꯃꯁꯨ ꯆꯠꯃꯤꯟꯅꯁꯦꯅ ꯍꯥꯏꯔꯝꯕꯅꯤ ꯑꯩꯉꯣꯟꯗ ꯏꯃꯥꯟꯅꯕꯤ ꯑꯃ ꯒꯥꯔꯤ ꯆꯟꯒꯗ꯭ꯔꯣ ꯒꯥꯔꯤ ꯆꯟꯒꯗ꯭ꯔꯣ ꯃꯃꯥꯡꯗ ꯃꯤ ꯑꯅꯤ ꯃꯤ ꯃꯉꯥ ꯇꯔꯨꯛ ꯍꯣꯏ ꯑꯗꯨꯗꯤ ꯑꯩꯈꯣꯏ ꯃꯤ ꯑꯍꯨꯝ ꯑꯗꯨꯗꯤ ꯑꯩꯒꯤ ꯏꯃꯥꯟꯅꯕꯤꯗꯨ ꯑꯩꯈꯣꯏꯗ ꯌꯥꯎꯍꯜꯂꯒꯦ ꯑꯧ ꯆꯥꯛꯇꯣ ꯈꯔ ꯍꯦꯟꯟ ꯊꯣꯡꯉꯛꯑꯣ ꯏꯃꯥꯟꯅꯕꯤꯁꯨ ꯌꯥꯎꯕꯅꯤꯅ ꯎꯝ ꯍꯣꯏ ꯑꯣ ꯍꯣꯏ ꯊꯝꯃꯒꯦ ꯊꯝꯃꯣ ꯊꯝꯃꯣ